ꯚꯥꯏ ꯚꯥꯏꯗ ꯐꯣꯟ ꯑꯝꯇ ꯂꯩꯔꯨꯁꯦꯅ ꯍꯥꯏꯒꯦ ꯇꯧꯕꯅꯦ ꯑꯗꯨ ꯃꯃꯥꯡꯗ ꯑꯩꯒꯤ ꯐꯣꯟ ꯑꯃꯁꯨ ꯂꯧꯔꯨꯔꯦ ꯑꯗꯣ ꯃꯃꯥꯡꯗ ꯂꯧꯕ ꯀꯥꯟꯗꯗꯤ ꯚꯤꯕꯣ ꯑꯣꯏ ꯂꯧꯕꯅꯦ ꯑꯗꯣ ꯍꯟꯗꯛꯇꯤ ꯑꯣꯞꯄꯣ ꯑꯣꯏꯅ ꯂꯧꯔꯒꯦ ꯑꯣꯞꯄꯣꯁꯤ ꯌꯥꯝꯅ ꯐꯕ ꯍꯥꯏꯇꯥꯔꯦ ꯑꯗꯨꯅ ꯏꯃꯥꯟꯅꯕ ꯑꯃꯒꯤꯁꯨ ꯑꯣꯞꯄꯣ ꯑꯃ ꯂꯧꯋꯦ ꯑꯗꯣ ꯃꯥꯒꯤ ꯔꯥꯝ ꯔꯣꯝ ꯐꯖꯅ ꯋꯥꯡꯉꯦ ꯁꯤꯖꯤꯟꯅꯕ ꯅꯨꯡꯉꯥꯏ ꯑꯗꯨꯒ ꯑꯩꯈꯣꯏ ꯍꯦꯡ ꯆꯠꯇꯕ ꯀꯨꯏꯅ ꯂꯥꯁꯇꯤꯡ ꯑꯣꯏꯅ ꯁꯤꯖꯤꯟꯅꯔꯛꯄꯀꯥꯟꯗ ꯌꯥꯝ ꯅꯨꯡꯉꯥꯏꯕ ꯐꯣꯟ ꯑꯝꯁꯨ ꯑꯣꯏꯕ ꯑꯗꯒꯤ ꯃꯩꯁꯨ ꯌꯥꯝ ꯈꯥꯡꯕ ꯆꯥꯔꯖꯤꯡ ꯇꯧꯕꯗ ꯁꯦꯀꯦꯟ ꯐꯤꯞꯇꯤꯟꯗ ꯃꯤꯅꯠ ꯐꯤꯞꯇꯤꯟꯗ ꯌꯥꯝ ꯊꯨꯅ ꯆꯪꯕ ꯑꯗꯨꯅ ꯃꯩꯁꯨ ꯌꯥꯝ ꯈꯥꯡꯕ ꯑꯣꯏꯕꯅꯤꯅ ꯑꯗꯨꯒꯨꯕ ꯐꯣꯟꯗꯣ ꯑꯩꯗꯤ ꯄꯥꯝꯕ ꯑꯗꯨꯒꯤ ꯂꯧꯒꯦ ꯇꯧꯕꯅꯦ ꯑꯗꯨꯒ ꯃꯃꯥꯡꯗ ꯑꯃꯁꯨ ꯂꯧꯈꯤꯕꯗꯤ ꯂꯩꯈ꯭ꯔꯦ ꯑꯗꯨꯕꯨ ꯔꯥꯝ ꯄꯤꯛꯄ ꯍꯥꯏꯇꯥꯔꯦ ꯑꯗꯨꯅ ꯍꯟꯗꯛꯇꯤ ꯈꯔ ꯆꯥꯎꯕ ꯏꯅ ꯂꯧꯔꯒꯦꯅ ꯇꯧꯕꯅꯦ ꯑꯗꯣ ꯅꯪꯒꯤꯁꯨ ꯂꯧꯁꯦ ꯑꯩꯒ ꯆꯠꯃꯤꯟꯅꯔꯁꯦ ꯑꯩꯒꯤ ꯐꯣꯟꯗꯣ ꯂꯧꯕꯗ